ꯑꯇꯩ ꯑꯇꯩ ꯃꯐꯝꯒꯤꯗꯤ ꯈꯪꯗꯦꯕꯀꯣ ꯑꯗꯨꯒ ꯑꯩꯈꯣꯏ ꯃꯐꯝꯁꯤꯒꯤ ꯑꯣꯏꯅꯗꯤ ꯍꯣꯁꯄꯤꯇꯥꯜ ꯃꯦꯅꯦꯖꯃꯦꯟꯁꯤꯗꯤ ꯁꯨꯡꯌꯥ ꯌꯥꯗ꯭ꯔꯦ ꯍꯥꯏꯇꯥꯔꯦ ꯑꯗꯣ ꯌꯥꯗ꯭ꯔꯦ ꯍꯥꯏꯔꯤꯁꯤ ꯍꯥꯏꯅ ꯍꯥꯏꯅ ꯑꯩꯈꯣꯏꯒꯤ ꯄ꯭ꯔꯥꯏꯕꯦꯠ ꯍꯣꯁꯄꯤꯇꯥꯜ ꯁꯤꯅꯗꯤ ꯈꯤꯇꯪ ꯐꯩ ꯃꯣꯏꯗꯤ ꯍꯥꯏꯗꯤ ꯄꯦꯁꯦꯟꯇꯒꯤ ꯄꯩꯁꯥ ꯂꯧꯕꯅꯤꯅ ꯃꯣꯏꯅ ꯀꯩꯅꯣ ꯒꯔꯃꯦꯟꯒꯤ ꯍꯣꯁꯄꯤꯇꯥꯜꯗꯒꯤꯗꯤ ꯈꯤꯇꯪ ꯍꯦꯟꯅ ꯇ꯭ꯔꯤꯠꯃꯦꯟꯁꯤ ꯈꯤꯇꯪ ꯍꯦꯟꯅ ꯐꯖꯅ ꯇꯧꯏ ꯑꯗꯨꯒ ꯃꯦꯅꯦꯖꯃꯦꯟꯁꯨ ꯈꯤꯇꯪꯗꯤ ꯐꯩ ꯍꯥꯏꯇꯥꯔꯦ ꯑꯗꯨꯒ ꯄ꯭ꯔꯣꯁꯦꯁ ꯑꯣꯐ ꯑꯦꯗꯃꯤꯅꯤꯁꯇ꯭ꯔꯦꯁꯟꯁꯤꯗꯤ ꯑꯦꯗꯃꯤꯁꯟꯁꯤꯗꯤ ꯌꯥꯝꯅꯗꯤ ꯅꯨꯡꯉꯥꯏ ꯑꯦꯗꯃꯤꯁꯟ ꯇꯧꯕꯒꯤꯗꯤ ꯑꯗꯨꯝ ꯏꯌꯥ ꯌꯥꯏ ꯃꯇꯝ ꯆꯨꯞꯄꯗ ꯑꯗꯨꯒ ꯇ꯭ꯔꯤꯠꯃꯦꯟ ꯇꯧꯕꯁꯤꯗꯗꯤ ꯌꯥꯝꯅ ꯀꯩꯅꯣ ꯇꯧꯔꯦ ꯐꯤꯕꯝ ꯑꯃ ꯁꯣꯛꯑꯦ ꯄꯩꯁꯥꯁꯤ ꯂꯩꯔꯒꯗꯤ ꯇ꯭ꯔꯤꯠꯃꯦꯟ ꯈꯔ ꯇꯧꯏ ꯗꯥꯛꯇꯔ ꯈꯪꯅꯔꯒꯗꯤ ꯇ꯭ꯔꯤꯠꯃꯦꯟ ꯈꯔ ꯇꯧꯏ ꯑꯗꯨ ꯅꯠꯇ ꯇꯥꯔꯒꯗꯤ ꯉꯥꯏꯕꯗꯨꯗ ꯑꯗꯨꯝ ꯑꯅꯥꯕ ꯍꯦꯟꯖꯤꯜꯂꯤ ꯇ꯭ꯔꯤꯠꯃꯦꯟꯒꯤꯗꯤ ꯑꯗꯨꯒ ꯏꯁꯇꯥꯐꯁꯤꯡꯁꯤꯗꯤ ꯃꯣꯏ ꯂꯩꯗꯤ ꯂꯩ ꯗꯥꯛꯇꯔꯁꯤꯡꯗ ꯑꯌꯥꯝꯕꯅ ꯏꯁꯇꯥꯐꯁꯤꯡ ꯂꯩ ꯑꯗꯨꯕꯨ ꯃꯐꯝ ꯈꯔꯗꯗꯤ ꯏꯁꯇꯥꯐꯁꯤꯡꯒꯤ ꯃꯐꯝ ꯑꯗꯒꯤ ꯃꯣꯏꯅ ꯇꯥꯔꯤꯕ ꯃꯐꯝꯗꯨꯁꯨ ꯂꯥꯞꯅꯕꯅꯤꯅ ꯍꯣꯏ ꯂꯥꯛꯇꯕꯁꯨ ꯌꯥꯎꯏ ꯊꯦꯡꯅ ꯂꯥꯛꯄꯁꯨ ꯌꯥꯎꯏ ꯏꯁꯇꯥꯐꯁꯤꯡꯒꯤꯗꯤ ꯂꯩꯗꯤ ꯂꯩ ꯑꯗꯨꯒ ꯃꯣꯏꯒꯤ ꯏꯁꯇꯥꯐꯁꯤꯡꯒꯤꯗꯨꯗꯤ ꯏꯁꯇꯥꯐꯁꯤꯡꯒꯤ ꯒꯥꯏꯗ ꯂꯥꯏꯟ ꯍꯥꯏꯔꯒꯗꯤ ꯃꯣꯏꯁꯤꯗꯤ ꯈꯤꯇꯪꯗꯤ ꯐꯕ ꯋꯥꯠꯂꯤ